ꯑꯩꯍꯥꯛꯀꯤ ꯊꯃꯣꯏ ꯁꯨꯝꯍꯠꯄ ꯂꯥꯏꯅꯤꯡ ꯔꯤꯂꯤꯖꯟ ꯈꯔ ꯍꯥꯏꯕ ꯇꯥꯔꯒꯗꯤ ꯍꯤꯟꯗꯨ ꯂꯥꯏꯅꯤꯡ ꯑꯃꯗꯤ ꯈ꯭ꯔꯤꯁꯇꯥꯟ ꯈ꯭ꯔꯤꯁꯇꯤꯌꯦꯟ ꯑꯩꯉꯣꯟꯗ ꯄꯨꯟꯕ ꯌꯥꯝꯅ ꯁꯨꯝꯍꯠ ꯍꯟꯕ ꯗꯔꯃ ꯑꯣꯏ ꯉꯁꯤ ꯐꯥꯎꯕꯗ ꯑꯩꯈꯣꯏꯅ ꯌꯥꯎꯁꯪ ꯀ꯭ꯔꯤꯁꯅ ꯖꯔꯃ ꯀꯥꯡ ꯍꯥꯏꯔꯤꯕ ꯑꯆꯧ ꯑꯆꯧꯕ ꯐꯦꯁꯇꯤꯚꯦꯜꯁꯤꯡ ꯑꯁꯤ ꯍꯤꯟꯗꯨ ꯂꯥꯏꯅꯤꯡ ꯍꯤꯟꯗꯨ ꯗꯔꯃꯗꯒꯤ ꯑꯩꯈꯣꯏꯅ ꯐꯪꯖꯕ ꯑꯩꯈꯣꯏꯅ ꯅꯨꯡꯉꯥꯏꯕ ꯌꯥꯎꯕ ꯀꯨꯝꯍꯩꯅꯤ ꯑꯗꯨꯒ ꯈ꯭ꯔꯤꯁꯇꯤꯌꯦꯟꯗꯒꯤꯖꯨ ꯈ꯭ꯔꯤꯁꯃꯥꯁ ꯑꯁꯤꯅ ꯑꯩꯈꯣꯏꯗ ꯑꯇꯣꯞꯄ ꯔꯤꯂꯤꯖꯟꯒ ꯃꯩꯇꯩ ꯁꯅꯥꯃꯍꯤ ꯗꯔꯃ ꯆꯠꯂꯤꯕ ꯑꯩꯈꯣꯏꯒ ꯅꯨꯡꯁꯤꯅꯕ ꯃꯔꯤ ꯑꯃ ꯄꯨꯔꯛꯍꯜꯂꯤ ꯑꯆꯨꯝꯕ ꯂꯥꯏꯅꯤꯡꯁꯤꯡ ꯑꯁꯤ ꯑꯩꯅ ꯌꯥꯝꯅ ꯊꯋꯥꯏ ꯇꯥꯖꯩ